ꯑꯩꯍꯥꯛꯅ ꯄꯥꯝꯖꯕ ꯉꯥ ꯈꯔꯒꯤ ꯃꯃꯤꯡꯁꯤꯡꯗꯤ ꯑꯩꯈꯣꯏꯒꯤ ꯉꯥꯍꯩ ꯁꯔꯦꯡ ꯑꯩꯈꯣꯏꯒꯤ ꯔꯧ ꯇꯥꯎꯕ ꯊꯣꯡꯕ ꯑꯁꯤꯅꯆꯤꯡꯕꯅꯤ ꯑꯗꯨꯒ ꯃꯌꯥꯝꯅ ꯄꯥꯛꯇꯛꯅꯅ ꯆꯥꯅꯕꯗꯤ ꯑꯩꯈꯣꯏꯒꯤ ꯁꯔꯦꯡ ꯊꯣꯡꯕꯁꯤ ꯃꯌꯥꯝꯅ ꯄꯥꯝꯅ ꯆꯥꯅꯩ ꯑꯃꯁꯨꯡ ꯑꯩꯈꯣꯏꯒꯤ ꯔꯧ ꯑꯗꯒꯤ ꯑꯩꯈꯣꯏꯒꯤ ꯉꯥꯃꯨ ꯏꯔꯣꯟꯕ ꯈꯣꯏ ꯉꯥꯇꯦꯛ ꯉꯥꯅꯧ ꯊꯣꯡꯕꯁꯨ ꯃꯌꯥꯝꯅ ꯄꯥꯛꯇꯛꯅꯅ ꯆꯥꯅꯩ